ꯑꯥ ꯍꯥꯏꯕꯤꯌꯨ ꯀꯅꯥ ꯑꯥ ꯃꯥꯅꯦ ꯃꯥꯅꯦ ꯃꯤꯁꯦ ꯍꯧꯖꯤꯛꯀꯤ ꯑꯣꯏꯅꯗꯤ ꯃꯣꯏ ꯅꯤꯄꯥꯟꯃꯨꯛ ꯂꯩꯔꯤ ꯑꯥ ꯑꯅꯤ ꯑꯗꯥꯏꯗ ꯑꯣꯀꯦ ꯇꯥꯗꯣꯏꯅꯦ ꯑꯅꯤ ꯑꯗꯥꯏꯗ ꯍꯥꯡꯉꯅꯤ ꯈꯤꯇꯪ ꯅꯪ ꯂꯥꯛꯄꯗ ꯅꯨꯡꯉꯥꯏꯔꯅꯤ ꯁꯝꯁꯦ ꯑꯩꯈꯣꯏ ꯁꯤꯗꯁꯨ ꯕꯣꯠ ꯊꯦꯠꯂꯦꯕ ꯑꯗꯨꯗ ꯅꯪꯒꯤ ꯑꯄꯥꯝꯕ ꯍꯤꯌꯔ ꯀꯠꯇꯣ ꯂꯩ ꯂꯣꯏ ꯌꯥꯎꯔꯅꯤ ꯑꯗꯨ ꯌꯥꯎꯗ꯭ꯔꯒꯅ ꯅꯪ ꯄꯥꯝꯃꯤ ꯃꯑꯣꯡꯗꯣ ꯀꯃꯥꯏꯅ ꯀꯃꯥꯏꯅ ꯑꯗꯨ ꯋꯥꯔꯤ ꯁꯥꯅꯔ ꯈꯣꯠꯂꯒ ꯅꯪꯅ ꯄꯥꯝꯃꯤ ꯐꯣꯇꯣꯗꯣ ꯄꯣꯔꯛꯑꯁꯨ ꯌꯥꯏ ꯑꯗꯨꯃꯥꯏꯅ ꯇꯧꯔꯒ ꯅꯪ ꯃꯑꯣꯡꯗꯨꯗ ꯑꯗꯨꯝ ꯀꯛꯄ ꯉꯝꯅꯤ ꯄ꯭ꯔꯥꯏꯁꯁꯦ ꯌꯥꯝꯗꯦꯗ ꯃꯤ ꯑꯃꯇꯪꯗ ꯌꯥꯡꯈꯩ ꯈꯛꯇꯅꯦꯕ ꯃꯤ ꯑꯃꯇꯪꯗ ꯑꯗꯨ ꯅꯪꯅ ꯀꯩꯒꯨꯝꯕ ꯃꯨꯂꯦꯠꯀꯨꯝꯕ ꯀꯛꯅꯤꯡꯉꯒꯗꯤ ꯀꯨꯟꯊ꯭ꯔꯥꯗ ꯌꯥꯅꯤ ꯑꯥ ꯑꯥ ꯃꯌꯥꯝꯅ ꯀꯁꯇꯃꯔ ꯃꯌꯥꯝꯅ ꯀꯔꯤ ꯍꯥꯏꯅꯤ ꯑꯩꯕꯨ ꯅꯨꯡꯁꯤꯕꯤꯕꯒꯤ ꯍꯥꯏꯒꯗ꯭ꯔꯥ ꯑꯗꯨꯒꯤ ꯁꯨꯝ ꯃꯣꯏ ꯃꯌꯥꯝꯅ ꯑꯩꯒꯤꯗꯨꯅ ꯈꯤꯇꯪ ꯅꯨꯡꯉꯥꯏ ꯈꯣꯠꯂꯤꯅ ꯑꯗꯨꯝ ꯍꯥꯏꯅꯩ ꯃꯌꯥꯝꯒꯤ ꯕ꯭ꯔꯣꯍꯣꯏꯒꯨꯝꯕ ꯃꯌꯥꯝꯒꯤ ꯁꯄꯣꯔꯠꯇꯒꯤꯅꯦ ꯉꯁꯤ ꯑꯩꯅ ꯉꯁꯤ ꯁꯨꯃꯥꯏꯅ ꯀꯩꯅꯣ ꯇꯧꯕ ꯃꯌꯥꯝꯅ ꯈꯪꯅꯕ ꯑꯃ ꯑꯣꯏꯔꯤꯁꯦ ꯀꯥꯡꯄꯣꯛꯄꯤꯗꯩꯅꯦ ꯑꯥ ꯑꯥ ꯌꯥꯅꯤ ꯌꯥꯅꯤ ꯑꯗꯨ ꯕ꯭ꯔꯣꯒꯤ ꯆꯤꯔꯥꯏ ꯇꯥꯡꯉꯦ ꯍꯥꯏꯁꯦ ꯈꯤꯇꯪ ꯃꯊꯛꯋꯥꯏꯗꯨ ꯀꯌꯥꯃꯨꯛꯇꯤ ꯁꯥꯡꯅꯤ ꯁꯨꯝ ꯆꯧꯔꯥꯛꯅ ꯑꯗꯨ ꯑꯗꯨ ꯑꯣꯏꯔꯗꯤ ꯌꯥꯅꯤ ꯌꯥꯅꯤ ꯑꯗꯨꯗꯤ ꯕꯦꯁ ꯇꯥꯔꯅꯤ ꯍꯥꯏꯕꯗꯤ ꯀꯛꯄ ꯃꯇꯝꯗꯅꯦ ꯃꯇꯥꯏ ꯃꯇꯥꯏꯗꯨ ꯂꯣ ꯇꯞꯄꯔ ꯇꯧꯔꯁꯦꯕ ꯂꯣ ꯇꯞꯄꯔ ꯇꯧꯔꯁꯤ ꯑꯗꯨꯒ ꯃꯃꯥꯡꯗꯨꯒꯤ ꯃꯊꯛꯀꯤꯗꯣ ꯌꯥꯝ ꯄꯥꯛ ꯀꯛꯊꯠꯇꯕꯤꯗ ꯕ꯭ꯔꯣꯁꯦ ꯆꯤꯔꯥꯏ ꯈꯔ ꯇꯥꯡꯉꯦ ꯍꯥꯏꯕꯅꯤꯅ ꯑꯗꯨꯝ ꯈꯤꯇꯪ ꯈꯨꯝꯕ ꯌꯥꯕꯒꯤ ꯆꯥꯡꯗ ꯐꯖꯅ ꯅꯥꯟꯅ ꯁꯦꯝꯃꯁꯦ ꯌꯥꯏ ꯑꯥ ꯌꯥꯏꯌꯦ ꯌꯥꯏꯌꯦ ꯌꯥꯏꯌꯦ ꯑꯗꯨ ꯇꯧꯔꯁꯨ ꯌꯥꯏ ꯑꯗꯨꯝ ꯍꯣꯔꯦꯟ ꯂꯥꯛꯄꯤꯔꯣꯅꯦ ꯑꯗꯨꯗꯨꯒ ꯑꯗꯨꯝ ꯌꯦꯡꯉꯀꯥꯟꯗ ꯑꯗꯨꯝ ꯌꯥꯅꯤꯕ ꯅꯪꯅ ꯄꯥꯝꯃꯤ ꯃꯑꯣꯡꯗꯣ ꯁꯤꯃ ꯁꯨꯃꯥꯏꯅ ꯇꯧꯔ ꯁꯦꯝꯅꯤ ꯈꯣꯠꯅꯤꯗꯣ ꯑꯗꯨꯝ ꯌꯥꯅꯤ ꯑꯗꯨ ꯕ꯭ꯔꯣꯅ ꯍꯣꯔꯦꯟ ꯀꯥꯟꯗ ꯑꯩꯈꯣꯏ ꯗꯨꯀꯥꯟ ꯆꯪꯉꯛꯄ ꯀꯥꯟꯗ ꯁꯥꯏꯟ ꯕꯣꯔꯠ ꯊꯦꯠꯂꯤ ꯃꯌꯥꯝꯗꯨꯗꯒꯤ ꯕ꯭ꯔꯣꯅ ꯑꯄꯥꯝꯕꯁꯨ ꯌꯥꯎꯕꯤꯕ ꯌꯥꯏꯌꯦꯕ ꯑꯗꯨ ꯌꯥꯎꯔꯗꯤ ꯑꯗꯨꯗꯒꯤ ꯑꯗꯨꯝ ꯀꯛꯑꯁꯨ ꯌꯥꯅꯤ ꯑꯥ ꯄꯨꯕꯤꯔꯛꯑꯣ ꯄꯨꯕꯤꯔꯛꯑꯣ ꯑꯉꯥꯡꯁꯦ ꯀꯔꯤ ꯍꯥꯅꯤ ꯁꯨꯝ ꯆꯧꯔꯥꯛꯅ ꯆꯍꯤ ꯑꯟꯗꯔ ꯑꯟꯗꯔ ꯐꯤꯐꯇꯤꯟ ꯍꯥꯏ ꯇꯥꯔꯦꯀꯣ ꯆꯍꯤ ꯇꯔꯥ ꯃꯉꯥꯗꯒꯤ ꯆꯍꯤ ꯇꯔꯥ ꯃꯉꯥꯗꯒꯤ ꯍꯟꯗꯕ ꯃꯤꯗꯤ ꯑꯩ ꯂꯨꯄꯥ ꯀꯨꯟ ꯀꯨꯟꯊ꯭ꯔꯥ ꯑꯗꯨꯝ ꯑꯗꯨꯃꯥꯏꯅ ꯑꯗꯨꯝ ꯂꯧꯋꯦꯕ ꯁꯨꯝ ꯃꯤꯅꯨꯡꯁꯤꯒꯤ ꯃꯈꯥ ꯄꯣꯟꯅ ꯑꯗꯨ ꯑꯗꯨꯝ ꯑꯗꯨꯃꯥꯏꯅ ꯐꯤꯐꯇꯤꯟ ꯄ꯭ꯂꯁꯇ ꯂꯩꯔꯒꯗꯤ ꯂꯨꯄꯥ ꯌꯥꯡꯈꯩꯗꯤ ꯑꯗꯨꯝ ꯂꯧꯖꯩ ꯑꯥ ꯌꯥꯝ ꯌꯥꯝꯗꯦꯗ ꯁꯨꯝ ꯆꯨꯝꯃꯦ ꯆꯨꯝꯃꯦ ꯆꯨꯝꯃꯦ ꯑꯗꯨ ꯁꯤꯗꯤ ꯑꯩꯒꯤ ꯄ꯭ꯔꯣꯐꯤꯠꯀꯤ ꯋꯥ ꯈꯛꯇ ꯅꯠꯇꯅ ꯃꯌꯥꯝꯒꯤ ꯁꯦꯕꯥ ꯑꯣꯏꯅ ꯁꯨꯝ ꯂꯩꯖꯕꯅꯤꯗ ꯑꯥ ꯍꯥꯏꯗꯤ ꯍꯧꯖꯤꯛ ꯃꯣꯏ ꯇꯔꯦꯠꯃꯨꯛ ꯂꯩ ꯑꯃꯗꯤ ꯂꯣꯏꯁꯤꯟꯈ꯭ꯔꯦ ꯃꯤ ꯀꯛꯄꯤꯅꯕ ꯊꯝꯕꯁꯦ ꯏꯁꯥꯁꯤ ꯀꯩꯅꯣ ꯇꯧꯕꯅꯤꯅꯀꯣ ꯍꯥꯏꯕꯗꯤ ꯑꯩꯁꯨ ꯌꯥꯝꯅ ꯌꯥꯝꯅ ꯂꯩꯗꯅ ꯈꯣꯠꯇꯅ ꯍꯥꯡꯗꯣꯛꯆꯕ ꯅꯠꯇꯕꯅꯤꯅ ꯃꯤ ꯊꯝꯕꯗꯣ ꯑꯃꯨꯛ ꯄꯩꯁꯥ ꯄꯤꯊꯣꯛ ꯄꯤꯁꯤꯟ ꯍꯥꯏꯕ ꯑꯃ ꯂꯩꯗꯅ ꯃꯤ ꯑꯩ ꯁꯨꯝ ꯏꯊꯟꯗꯅ ꯏꯁꯥꯅ ꯉꯝꯅ ꯉꯝꯅꯕ ꯍꯣꯠꯅꯕ ꯍꯥꯏꯗꯨ ꯑꯗꯨꯝ ꯇꯧꯔꯤ ꯍꯧꯖꯤꯛꯀꯤ ꯑꯣꯏꯅꯗꯤ ꯑꯥ ꯑꯦ ꯁꯦꯂꯨꯟꯗꯨꯒ ꯌꯥꯝ ꯄꯥꯛ ꯂꯥꯞꯅꯕ ꯅꯠꯇꯦꯗ ꯑꯗꯨꯝ ꯅꯛꯅꯔꯦ ꯀꯤꯂꯣꯃꯤꯇꯔ ꯑꯃ ꯐꯥꯔꯔꯣꯏꯗ ꯄꯨꯡꯁꯦ ꯆꯪꯕ ꯍꯥꯏꯁꯦ ꯃꯩ ꯂꯥꯛꯑꯒꯗꯤ ꯑꯗꯨꯝ ꯊꯦꯡꯐꯥꯎ ꯅꯨꯡꯗꯥꯡ ꯃꯝꯃꯕꯥꯎ ꯑꯗꯨꯝ ꯀꯛꯄ ꯌꯥꯎꯋꯦꯕ ꯑꯗꯨꯒ ꯃꯩ ꯃꯨꯠꯈꯤꯕꯒꯨꯝꯕ ꯑꯣꯏꯔꯒꯗꯤ ꯈꯤꯇꯪ ꯅꯨꯃꯤꯠ ꯇꯥꯁꯤꯜꯂꯛꯄ ꯄꯨꯡ ꯃꯉꯥ ꯃꯉꯥ ꯃꯈꯥꯏ ꯑꯗꯥꯏ ꯑꯗꯨꯝ ꯌꯨꯝ ꯍꯜꯂꯦꯗ ꯍꯣꯏ ꯂꯥꯛꯄꯤꯔꯣꯅꯦ ꯂꯥꯛꯄꯤꯔꯣꯅꯦ ꯕ꯭ꯔꯣꯅ ꯂꯥꯛꯅꯤꯡ ꯃꯇꯝꯗ ꯑꯗꯨꯝ ꯂꯥꯛꯄꯤꯔꯣ ꯑꯗꯨꯒ ꯅꯪꯒꯤ ꯑꯄꯥꯝꯕ ꯃꯑꯣꯡꯗꯨꯗ ꯑꯗꯨꯝ ꯀꯛꯆꯔꯒꯦ ꯍꯣꯏ ꯊꯝꯃꯣ ꯊꯝꯃꯣ